ꯑꯣ ꯑꯩꯁꯤ ꯀꯩꯅꯣꯝꯇ ꯍꯪꯖꯒꯦ ꯇꯧꯕ ꯑꯩꯁꯤ ꯂꯝꯀꯣꯏ ꯂꯥꯛꯀꯗ ꯍꯥꯏꯇꯥꯔꯦ ꯑꯗꯨꯗ ꯑꯩꯈꯣꯏ ꯆꯥꯛꯍꯥꯎ ꯆꯥꯛꯍꯥꯎꯒꯤ ꯃꯇꯥꯡꯗ ꯈꯤꯇꯪꯈꯇꯪ ꯈꯪꯖꯅꯤꯡ ꯍꯪꯒꯦ ꯇꯧꯅꯦ ꯆꯥꯛꯍꯥꯎꯁꯤ ꯀꯃꯥꯏꯅ ꯇꯧꯔꯤꯅꯣ ꯆꯥꯛꯍꯥꯎꯒꯤ ꯇꯟꯒ ꯍꯥꯎꯒꯤ ꯆꯥꯛꯍꯥꯎꯒꯤ ꯕꯣꯔꯥ ꯃꯌꯥꯝ ꯂꯩꯗꯅꯁꯤ ꯀꯃꯥꯏ ꯀꯃꯥꯏꯅ ꯇꯧꯔ ꯁꯥꯔꯤꯅꯣ ꯈꯣꯠꯂꯤꯅꯣ ꯍꯥꯏꯕꯗꯣ ꯑꯝꯇ ꯈꯪꯅꯤꯡꯕ ꯍꯥꯏꯇꯥꯔꯦ

ꯑꯪ

ꯑꯣ ꯍꯣꯏ ꯑꯗꯨꯒ ꯆꯥꯛꯍꯥꯎꯁꯤ ꯑꯩꯈꯣꯏ ꯍꯥꯏꯗꯤ ꯆꯦꯡ ꯑꯉꯧꯕ ꯑꯩꯈꯣꯏ ꯂꯨꯔꯤꯗꯅ ꯆꯥꯛꯁꯤ ꯑꯁꯤꯒ ꯆꯥꯛꯀꯤ ꯆꯦꯡꯁꯤꯒ ꯆꯥꯛꯍꯥꯎꯒꯤ ꯆꯦꯡꯁꯤꯒ ꯁꯤ ꯃꯃꯟꯁꯤꯗꯤ ꯀꯔꯝꯕꯅ ꯍꯦꯜꯂꯤ ꯑꯗꯣ ꯀꯃꯥꯏ ꯀꯃꯥꯏꯅ ꯇꯧꯕꯅꯣ ꯍꯥꯏꯕꯗꯤ ꯑꯃ

ꯑꯥ

ꯑꯣ ꯑꯗꯣ ꯆꯥꯛꯍꯥꯎꯒꯤ ꯑꯩꯈꯣꯏ ꯍꯥꯏꯗꯤ ꯆꯥꯛꯍꯥꯎꯒꯤ ꯆꯥꯛ ꯑꯣꯏꯅ ꯊꯣꯡꯕ ꯃꯇꯝꯗꯗꯤ ꯍꯥꯏꯗꯤ ꯑꯃꯨꯛ ꯑꯗꯨꯝ ꯍꯥꯏꯗꯤ ꯃꯣꯏꯗꯤ ꯇꯛꯄꯗꯗꯤ ꯀꯃꯥꯏꯅ ꯇꯧꯋꯤ ꯑꯗꯨꯗꯤ ꯑꯗꯨꯝꯅ ꯇꯛꯑꯒ ꯑꯗꯨꯝꯅ ꯊꯣꯡꯕ꯭ꯔꯥ ꯑꯣ ꯑꯗꯨꯗꯤ ꯆꯥꯛꯍꯥꯎꯒꯤ ꯇꯟ ꯑꯣ

ꯑꯣ ꯍꯣꯏ ꯑꯗꯨꯗꯤ ꯑꯩꯅ ꯍꯥꯏꯗꯤ ꯆꯥꯛꯍꯥꯎꯒꯤ ꯀꯩꯒꯨꯝꯕ ꯄꯥꯝꯕ ꯈꯣꯠꯄ ꯑꯗꯨꯝ ꯍꯥꯏꯗꯤ ꯑꯃ ꯑꯃ ꯂꯩꯔꯁꯨ ꯑꯗꯨꯝꯅ ꯍꯥꯏꯗꯤ ꯄꯥꯎ ꯅꯨꯡ ꯐꯥꯎꯔꯛꯑꯒ ꯑꯗꯨꯝ ꯂꯧꯕ ꯌꯥꯗꯧ ꯅꯠꯇ꯭ꯔꯣ ꯑꯣ ꯑꯗꯣ ꯑꯩ ꯆꯥꯛꯍꯥꯎꯗꯣ ꯍꯌꯦꯡ ꯂꯥꯛ ꯃꯇꯝꯗ ꯑꯗꯨꯝ ꯈꯔ ꯑꯗꯨꯝ ꯄꯨꯈꯤꯒꯦ ꯇꯧꯕ ꯆꯥꯛꯍꯥꯎꯒꯤ ꯃꯈꯟ ꯃꯈꯟ ꯃꯌꯥꯝꯗꯨ ꯑꯗꯨꯝ ꯄꯨꯔꯒ ꯆꯠꯈꯤꯒꯦ ꯇꯧꯕ ꯍꯥꯏꯇꯥꯔꯦ ꯑꯗꯨꯅ ꯑꯗꯨꯝ ꯂꯧꯕꯗꯨ ꯈꯣꯠꯄꯩ ꯂꯧꯕꯗꯤ ꯑꯗꯨꯝ ꯌꯥꯅꯤꯀꯣ ꯄꯨꯈꯤꯕ ꯈꯣꯠꯈꯤꯕ ꯑꯣ ꯑꯗꯨꯏꯗꯤ ꯑꯩ ꯃꯊꯪ ꯑꯗꯨꯝ ꯂꯥꯛꯀꯥꯟ ꯆꯥꯛꯍꯥꯎꯒꯤ ꯀꯩꯅꯣ ꯀꯩꯅꯣ ꯇꯧꯕ ꯃꯈꯩꯁꯤ ꯈꯪꯅꯤꯡꯉꯗꯤ ꯑꯗꯨꯝ ꯄꯥꯎꯗꯣ ꯑꯗꯨꯝ ꯍꯥꯏꯔꯛꯑꯒꯦ ꯍꯣꯏ ꯑꯥ ꯍꯣꯏ ꯑꯗꯨꯏꯗꯤ ꯑꯩ ꯊꯝꯖꯔꯒꯦ ꯑꯗꯨꯝ ꯑꯩꯅ ꯂꯥꯛꯑꯝꯗꯥꯏꯗ ꯄꯥꯎ ꯑꯗꯨꯝ ꯍꯥꯏꯔꯛꯑꯒꯦ